ꯍꯥꯟꯅꯒꯤ ꯐꯣꯟꯒ ꯍꯧꯖꯤꯛꯀꯤ ꯐꯣꯟꯁꯦ ꯌꯥꯝꯅ ꯈꯦꯠꯅꯈ꯭ꯔꯦ ꯍꯥꯏꯕꯗꯤ ꯍꯥꯟꯅꯗꯤ ꯀꯤꯄꯦꯠ ꯄꯥꯏꯕꯅꯤꯅ ꯏꯃꯥꯔꯖꯦꯟꯁꯤ ꯊꯕꯛ ꯑꯃ ꯑꯙꯥꯔꯒꯨꯝꯕ ꯊꯥꯅꯤꯡꯂꯕꯁꯨ ꯊꯥꯕ ꯌꯥꯔꯝꯗꯦ ꯑꯗꯨꯒ ꯚꯤꯗꯤꯑꯣ ꯀꯣꯜ ꯇꯧꯒꯦ ꯍꯥꯏꯕꯁꯨ ꯇꯧꯕ ꯌꯥꯗꯦ ꯑꯗꯨꯒꯤ ꯃꯊꯛꯇꯨꯗ ꯑꯩꯈꯣꯏꯁꯦ ꯅꯦꯠꯀꯨꯝꯕ ꯌꯦꯡꯕ ꯚꯤꯗꯤꯑꯣꯒꯨꯝꯕ ꯌꯦꯡꯕꯁꯨ ꯑꯃ ꯐꯥꯎꯕ ꯌꯥꯔꯝꯗ꯭ꯔꯦ ꯊꯕꯛꯁꯦ ꯑꯗꯨꯝ ꯌꯥꯝꯅ ꯅꯦꯠꯁꯦ ꯇꯞꯅ ꯂꯩꯌꯦ ꯑꯗꯨꯕꯨ ꯍꯧꯖꯤꯛꯁꯦ ꯑꯩꯈꯣꯏꯅ ꯐꯥꯏꯚ ꯖꯤ ꯌꯧꯔꯛꯈ꯭ꯔꯕ ꯃꯇꯨꯡꯗꯗꯤ ꯌꯥꯝꯅ ꯅꯨꯡꯉꯥꯏꯕ ꯍꯦꯟꯈ꯭ꯔꯦ ꯍꯥꯏꯕꯗꯤ ꯍꯧꯖꯤꯛꯇꯤ ꯑꯩꯈꯣꯏꯁꯦ ꯐꯣꯟꯁꯤꯅ ꯐꯕꯒꯤ ꯍꯧꯖꯤꯛꯇꯤ ꯏꯁꯃꯥꯔꯠ ꯐꯣꯟ ꯄꯥꯏꯈ꯭ꯔꯕꯒꯤ ꯌꯨꯝꯗ ꯂꯩꯔꯒꯁꯨ ꯏꯁꯃꯥꯔꯠ ꯐꯣꯟꯁꯤꯗ ꯑꯩꯈꯣꯏꯅ ꯊꯥꯅꯤꯡꯕꯁꯨ ꯑꯗꯨꯝ ꯍꯥꯏꯕꯗꯤ ꯑꯙꯥꯔ ꯑꯣꯏꯔꯣ ꯏꯃꯥꯔꯖꯦꯟꯁꯤ ꯊꯥꯔꯛꯑꯣ ꯊꯕꯛ ꯑꯃ ꯇꯧꯅꯤꯡꯉꯁꯨ ꯑꯣꯐꯤꯁꯀꯤ ꯃꯤꯅ ꯊꯥꯔꯛꯑꯣ ꯍꯥꯏꯕ ꯃꯇꯝꯗꯁꯨ ꯊꯥꯕ ꯉꯝꯃꯦ ꯑꯗꯨꯒ ꯏꯃꯨꯡꯒꯤ ꯃꯤꯅ ꯑꯥꯎꯠꯁꯥꯏꯠꯇ ꯆꯠꯂꯒ ꯆꯦ ꯑꯃ ꯅꯪꯒꯤ ꯗꯔꯀꯥꯔ ꯂꯩꯌꯦ ꯍꯥꯏꯔꯁꯨ ꯊꯥꯕ ꯉꯝꯂꯝꯃꯦ ꯑꯗꯨꯒꯤ ꯃꯤ ꯑꯃꯅ ꯍꯦꯛꯇ ꯄꯣꯠ ꯑꯃ ꯊꯥꯔꯛꯀꯦ ꯅꯪ ꯁꯤ ꯂꯧꯅꯤꯡꯕ꯭ꯔꯥ ꯍꯥꯏꯔꯕꯁꯨ ꯑꯗꯨꯝ ꯍꯧꯖꯤꯛꯇꯤ ꯋꯥꯆꯦꯞꯇ ꯂꯣꯏꯅ ꯊꯥꯕ ꯉꯝꯂꯝꯃꯦ ꯑꯗꯨꯅ ꯐꯣꯟꯁꯦ ꯌꯥꯝꯅ ꯅꯨꯡꯉꯥꯏꯕ ꯍꯦꯜꯂꯦ ꯍꯧꯖꯤꯛꯀꯤꯁꯦ ꯑꯗꯨꯅ ꯍꯧꯖꯤꯛꯀꯤ ꯃꯇꯝꯁꯦ ꯌꯥꯝꯅ ꯐꯕ ꯍꯦꯟꯒꯠꯂꯛꯈ꯭ꯔꯦ ꯑꯗꯨꯒ ꯑꯩꯅ ꯍꯧꯖꯤꯛ ꯍꯧꯖꯤꯛ ꯐꯣꯟꯁꯦ ꯖꯤꯑꯣ ꯁꯤꯝ ꯄꯥꯏꯌꯦ ꯑꯗꯨꯒ ꯊꯥ ꯑꯃꯗ ꯔꯤꯆꯥꯔꯖꯁꯦ ꯊ꯭ꯔꯤ ꯍꯟꯗ꯭ꯔꯦꯠ ꯅꯥꯏꯟꯇꯤ ꯅꯥꯏꯟꯒꯤ ꯍꯥꯜꯂꯦ